ꯍꯜꯂꯣ ꯂꯤꯟꯊꯣꯏ ꯑꯩꯅ ꯃꯤꯁꯣꯗꯒꯤ ꯀꯨꯔꯇꯤ ꯑꯃ ꯀꯛꯑꯦꯕ ꯃꯃꯟꯗꯨꯅ ꯂꯨꯄꯥ ꯆꯥꯇ꯭ꯔꯨꯛ ꯈꯛꯇꯪ ꯑꯣꯏ ꯑꯗꯣ ꯄꯣꯠꯇꯨꯒ ꯃꯃꯟꯗꯨꯒꯅꯦ ꯌꯥꯝ ꯈꯦꯠꯅꯕ ꯋꯥꯅꯤꯗ ꯄꯣꯠꯇꯨ ꯌꯥꯝ ꯁꯤꯖꯤꯟꯅꯕꯗ ꯅꯨꯡꯉꯥꯏꯕ ꯃꯆꯨꯁꯨ ꯕ꯭ꯂꯨ ꯃꯆꯨꯅꯦꯕ ꯑꯩꯅ ꯄꯥꯝꯖꯕ ꯃꯆꯨꯗꯨ ꯍꯦꯛ ꯑꯣꯏꯑꯦꯕ ꯑꯗꯨꯒ ꯐꯤꯗꯨꯁꯨ ꯃꯑꯣꯡ ꯃꯥꯟꯗꯅ ꯍꯣꯡꯉꯒ ꯑꯗꯨꯝ ꯁꯤꯖꯤꯟꯅꯕ ꯀꯥꯟꯗ ꯑꯩꯅ ꯁꯦꯠꯄꯗ ꯏꯪ ꯏꯪ ꯂꯥꯎꯕ ꯍꯥꯏꯇꯥꯔꯦ ꯑꯗꯣ ꯌꯥꯝ ꯅꯨꯡꯉꯥꯏꯌꯦ ꯑꯗꯨꯒꯤ ꯁꯨꯝ